ꯑꯩꯅ ꯆꯥꯛ ꯊꯣꯡꯕ ꯃꯇꯝꯗ ꯌꯥꯝꯅ ꯆꯦꯛꯁꯤꯟꯖꯩ ꯀꯔꯤꯒꯤꯅꯣ ꯍꯥꯏꯕꯗ ꯆꯥꯛ ꯊꯣꯡꯕ ꯃꯇꯝꯗ ꯆꯦꯛꯁꯤꯜꯍꯧꯗ꯭ꯔꯕꯗꯤ ꯆꯥꯛ ꯅꯠꯇ꯭ꯔꯒ ꯏꯟꯁꯥꯡ ꯑꯗꯨ ꯆꯥꯕ ꯌꯥꯗꯅ ꯂꯣꯏꯅꯃꯛ ꯃꯥꯡꯒꯗꯧꯔꯤꯕꯅꯤ ꯀꯔꯤꯒꯨꯝꯕ ꯌꯦꯟꯁꯥꯡ ꯊꯥꯎ ꯉꯧꯕ ꯊꯣꯡꯕ ꯇꯥꯔꯒꯗꯤ ꯌꯦꯟꯁꯥꯡꯁꯤ ꯀꯔꯝꯕ ꯃꯇꯝꯗ ꯃꯔꯣꯏ ꯃꯄꯥꯡꯁꯤ ꯊꯥꯛꯀꯅꯤ ꯑꯗꯨ ꯀꯥꯁꯤꯟꯈꯤꯗꯅꯕ ꯃꯩꯁꯤ ꯈꯔ ꯂꯩꯊꯒꯅꯤ ꯂꯩꯊꯗ ꯇꯥꯔꯗꯤ ꯌꯦꯟꯁꯥꯡꯗꯣ ꯀꯥꯈꯤꯗꯣꯏꯅꯦ ꯑꯗꯨꯅ ꯑꯗꯨꯃ ꯃꯨꯟꯅ ꯌꯦꯡꯁꯤꯟꯕ ꯑꯃꯁꯨ ꯗꯔꯀꯥꯔ ꯑꯣꯏ ꯍꯥꯏꯅ ꯑꯩ ꯑꯗꯨꯝ ꯈꯟꯖꯩ ꯑꯗꯨꯒ ꯆꯥꯛ ꯌꯦꯟꯁꯥꯡꯁꯤ ꯊꯨꯝ ꯌꯥꯛꯇꯅꯕ ꯃꯣꯔꯣꯛ ꯁꯥꯗꯅꯕ ꯍꯥꯏꯗꯨꯅ ꯑꯩꯅ ꯀꯟꯅ ꯑꯗꯨꯝ ꯆꯦꯛꯁꯤꯟꯅ ꯌꯦꯡꯖꯩ ꯍꯥꯏꯔꯤꯕ ꯄꯨꯝꯅꯃꯛꯁꯤꯡ ꯑꯗꯣ ꯂꯣꯏꯔꯒ ꯒ꯭ꯌꯥꯁ ꯃꯨꯊꯠꯄ ꯍꯥꯏꯕꯁꯤꯃꯗꯤ ꯀꯥꯎꯕꯁꯤ ꯌꯥꯗꯦ ꯀꯔꯤꯒꯨꯝꯕ ꯑꯗꯨ ꯀꯥꯎꯔꯗꯤ ꯂꯣꯏꯅꯕꯛ ꯑꯁꯣꯏꯕ ꯍꯥꯏꯕꯗꯣ ꯑꯣꯏꯒꯗꯧꯔꯤꯕꯅꯤ ꯑꯗꯨꯅ ꯆꯥꯛ ꯌꯦꯟꯁꯥꯡ ꯊꯣꯡꯕ ꯃꯇꯝꯗ ꯁꯦꯡꯅ ꯆꯥꯝꯊꯣꯛꯄ ꯑꯗꯨꯗꯩ ꯊꯣꯡꯕ ꯊꯥꯛꯄ ꯂꯣꯏꯔꯒ ꯒ꯭ꯌꯥꯁ ꯃꯨꯊꯠꯄ ꯍꯥꯏꯕꯁꯤ ꯀꯥꯎꯗꯕ ꯀꯥꯎꯗꯅꯕ ꯍꯣꯠꯅꯕ ꯍꯥꯏꯕꯁꯤ ꯌꯥꯝꯅ ꯐꯩ ꯍꯥꯏꯅ ꯑꯩꯅ ꯈꯟꯖꯩ